ꯍꯜꯂꯣ ꯍꯜꯂꯣ ꯁꯣꯝ ꯏꯁꯇꯦꯁꯅꯔꯤꯒꯤ ꯁꯣꯞ ꯑꯣꯏꯕꯤꯔꯕꯔꯣ ꯑꯣ ꯑꯉꯥꯡꯁꯤꯡꯒꯤ ꯑꯥꯏꯇꯦꯝ ꯈꯔ ꯂꯧꯒꯦ ꯇꯧꯕꯅꯦ ꯑꯉꯥꯡꯒꯤ ꯇꯦꯛꯁꯕꯨꯛ ꯅꯣꯠꯕꯨꯛ ꯑꯗꯨꯗꯒꯤ ꯀꯝꯄꯥꯁ ꯅꯦꯝ ꯄ꯭ꯂꯦꯠ ꯑꯗꯨꯗꯒꯤ ꯁꯥꯏꯁꯇꯣ ꯑꯃ ꯕ꯭ꯂꯦꯡꯒꯤ ꯗꯔꯖꯜ ꯑꯃ ꯑꯗꯨꯗꯒꯤ ꯐꯣꯔ ꯂꯥꯏꯟ ꯗꯔꯖꯜ ꯑꯅꯤ ꯇꯨ ꯂꯥꯏꯟ ꯗꯔꯖꯜ ꯑꯃ ꯁꯤꯒꯤ ꯑꯥꯏꯇꯦꯝꯁꯤꯡꯁꯦ ꯁꯨꯅ ꯐꯪꯒꯗ꯭ꯔꯣꯅ ꯍꯪꯕ ꯑꯗꯨ ꯂꯩꯔꯤꯕ ꯂꯩꯔꯤꯕ ꯄꯣꯠꯁꯤꯡꯁꯤꯒꯤ ꯗꯤꯁꯀꯥꯎꯟꯗꯤ ꯑꯗꯨꯃꯛ ꯂꯩꯕ꯭ꯔꯣꯕ ꯑꯗꯨꯝ ꯁꯨꯅ ꯂꯩꯔꯅꯦꯕ ꯑꯗꯣ ꯀꯠꯇ꯭ꯔꯒꯨꯝꯕ ꯑꯗꯨꯗꯒꯤ ꯀꯩꯅꯣꯒꯨꯝꯕ ꯄꯦꯟꯁꯤꯜꯒꯨꯝꯕꯁꯨ ꯌꯥꯎꯕ꯭ꯔꯣ

ꯄꯦꯟꯒꯨꯝꯕꯁꯨ ꯌꯥꯎꯕ ꯇꯨ ꯂꯥꯏꯟꯗꯣ ꯗꯔꯖꯜ ꯑꯃ ꯑꯅꯤ ꯑꯗꯨꯝ ꯂꯧꯖꯔꯒꯦ ꯏꯔꯦꯖꯔ ꯀꯠꯇ꯭ꯔꯒꯨꯝꯕꯁꯨ ꯂꯣꯏꯅ ꯁꯨꯅ ꯐꯪꯕꯤꯔꯕꯣ ꯍꯣꯏ ꯍꯣꯏ ꯍꯣꯏ ꯑꯗꯨ ꯎꯝ ꯍꯣꯏ ꯍꯣꯏ ꯗꯤꯁꯀꯥꯎꯟꯗꯨꯁꯨ ꯑꯗꯨꯝ ꯈꯔ ꯑꯗꯨꯝ ꯄꯤꯕꯤꯔꯣꯕ ꯀꯣ ꯃꯣꯈꯣꯏꯒꯤ ꯅꯣꯠꯕꯨꯛꯇꯨ ꯃꯈꯜ ꯁꯨꯅ ꯐꯪꯒꯗ꯭ꯔꯣ ꯍꯣ ꯐꯔꯦ ꯐꯔꯦ ꯑꯗꯨꯗꯤ ꯑꯗꯨ ꯃꯥꯒꯤ ꯑꯗꯨ ꯂꯣꯏꯅ ꯁꯨꯅ ꯃꯥꯒꯤꯁꯤꯡꯗꯣ ꯂꯣꯏꯅ ꯐꯪꯒꯅꯤ ꯍꯥꯏꯕ

ꯑꯗꯨ ꯄꯨꯡ ꯀꯌꯥꯐꯥꯎꯗꯤ ꯍꯥꯡꯒꯗꯕꯅꯣ ꯕꯥꯔꯣꯒꯤ ꯑꯗꯨꯋꯥꯏꯗ ꯂꯥꯛꯄ ꯌꯥꯒꯗ꯭ꯔꯣꯕ ꯍꯣꯏ ꯍꯣꯏ ꯑꯣ ꯂꯥꯛꯆꯔꯒꯦ ꯑꯗꯨꯗꯤ ꯑꯗꯣ ꯑꯗꯨꯝ ꯑꯗꯨꯒꯤ ꯃꯇꯝꯗꯨꯗ ꯑꯗꯨꯝ ꯍꯥꯡꯕꯤꯔꯝꯃꯣꯀꯣ ꯎꯝ ꯑꯥꯏꯇꯦꯝꯁꯤꯡꯗꯣ ꯁꯨꯅ ꯊꯝꯕꯤꯔꯝꯃꯣ

ꯑꯣ ꯐꯔꯦ ꯑꯗꯨꯗꯤ ꯊꯝꯖꯔꯒꯦ